ꯖꯅꯋꯥꯔꯤ ꯇꯥꯡ ꯑꯍꯨꯝ ꯇꯨ ꯊꯥꯎꯖꯟ ꯑꯦꯠꯇꯤꯟ ꯃꯥꯔꯁ ꯇꯥꯡ ꯇꯔꯨꯛ ꯇꯨ ꯊꯥꯎꯖꯟ ꯅꯥꯏꯟꯇꯤꯟ ꯐꯦꯕ꯭ꯋꯥꯔꯤ ꯇꯥꯡ ꯃꯉꯥ ꯇꯨ ꯊꯥꯎꯖꯟ ꯇ꯭ꯋꯦꯟꯇꯤ ꯑꯦꯄ꯭ꯔꯤꯟ ꯇꯥꯡ ꯇꯔꯥ ꯇꯨ ꯊꯥꯎꯖꯟ ꯇ꯭ꯋꯦꯟꯇꯤ ꯋꯥꯟ ꯐꯦꯕ꯭ꯋꯥꯔꯤ ꯇꯥꯡ ꯇꯔꯦꯠ ꯇꯨ ꯊꯥꯎꯖꯟ ꯇ꯭ꯋꯦꯟꯇꯤ ꯇꯨ